ꯑꯩꯈꯣꯏꯒꯤ ꯃꯅꯤꯄꯨꯔꯗ ꯃꯅꯤꯄꯨꯔꯗ ꯃꯃꯥꯡꯉꯩꯗꯒꯤ ꯆꯠꯅꯔꯛꯂꯕ ꯂꯥꯏ ꯍꯔꯥꯎꯕ ꯅꯤꯡꯉꯣꯜ ꯆꯥꯛꯀꯧꯕ ꯌꯥꯎꯁꯪ ꯏꯃꯣꯏꯅꯨ ꯍꯥꯏꯕꯁꯤꯡ ꯑꯁꯤ ꯃꯅꯤꯄꯨꯔꯗ ꯈ꯭ꯋꯥꯏꯗꯒꯤ ꯃꯔꯨ ꯑꯣꯏꯕ ꯊꯕꯛ ꯊꯧꯔꯝ ꯑꯃꯅꯤ ꯂꯥꯏ ꯍꯔꯥꯎꯕ ꯍꯥꯏꯕꯁꯤ ꯑꯩꯈꯣꯏꯒꯤ ꯑꯩꯈꯣꯏꯒꯤ ꯏꯄꯥ ꯏꯄꯨ ꯍꯥꯛꯇꯛꯇꯒꯤ ꯇꯧꯔꯛꯂꯕ ꯊꯕꯛꯅꯤ ꯂꯥꯏꯒꯤ ꯂꯥꯏꯁꯪꯗ ꯀꯥꯗꯨꯅ ꯑꯩꯈꯣꯏꯅ ꯂꯝꯗꯨꯒꯤ ꯂꯩꯔꯤꯕ ꯃꯤꯄꯨꯝ ꯈꯨꯗꯤꯡꯃꯛꯅ ꯍꯩ ꯂꯩ ꯄꯨꯗꯨꯅ ꯍꯩ ꯂꯩ ꯄꯨꯗꯨꯅ ꯑꯩꯈꯣꯏꯅ ꯐꯖꯕ ꯃꯑꯣꯡꯗ ꯄꯨꯗꯨꯅ ꯏꯁꯣꯔꯕꯨ ꯈꯨꯔꯨꯝꯖꯩ ꯑꯗꯨꯒ ꯑꯩꯈꯣꯏꯅ ꯅꯤꯅꯤꯡꯕ ꯍꯥꯏꯅꯤꯡꯕ ꯏꯄꯥ ꯏꯃꯥꯒꯤ ꯃꯐꯝꯗ ꯅꯤꯖꯗꯨꯅ ꯉꯥꯍꯣꯡ ꯆꯥꯍꯣꯡꯅꯕꯕꯨ ꯑꯣꯏꯔꯣ ꯑꯩꯈꯣꯏꯒꯤ ꯈꯨꯟꯗꯨꯒꯤꯕꯨ ꯑꯣꯏꯔꯣ ꯂꯝꯗꯨꯒꯤ ꯅꯨꯡꯉꯥꯏ ꯌꯥꯏꯐꯅꯕ ꯑꯣꯏꯅ ꯅꯤꯗꯨꯅ ꯖꯒꯣꯏ ꯁꯥꯗꯨꯅ ꯀꯌꯥ ꯑꯩꯈꯣꯏꯒꯤ ꯏꯃꯥ ꯃꯥꯏꯕꯤ ꯑꯗꯒꯤ ꯃꯥꯏꯕ ꯄꯦꯅꯥ ꯀꯌꯥ ꯇꯧꯗꯨꯅ ꯏꯀꯧꯈꯠꯇꯨꯅ ꯏꯁꯤꯡꯗꯒꯤ ꯏꯀꯧꯈꯠꯇꯨꯅ ꯑꯩꯈꯣꯏꯅ ꯃꯌꯥꯝ ꯆꯪꯗꯅ ꯍꯔꯥꯎ ꯃꯊꯣꯏ ꯀꯥꯕ ꯂꯥꯏ ꯍꯔꯥꯎꯕꯗ ꯅꯠꯇꯅ ꯃꯤ ꯅꯨꯡꯁꯨ ꯍꯔꯥꯎꯗꯨꯅ ꯑꯩꯈꯣꯏꯅ ꯅꯨꯡꯉꯥꯏ ꯌꯥꯏꯐ ꯑꯍꯣꯡ ꯑꯆꯥꯎꯅꯕ ꯌꯥꯏꯕꯤ ꯃꯔꯥꯡ ꯀꯥꯏꯅ ꯄꯥꯟꯅꯕ ꯅꯨꯡꯉꯥꯏꯕ ꯊꯧꯔꯝ ꯑꯃꯁꯨ ꯑꯣꯏꯅ ꯏꯁꯣꯔꯒꯤ ꯃꯐꯃꯗ ꯑꯩꯈꯣꯏꯅ ꯁꯦꯝ ꯁꯥꯗꯨꯅ ꯇꯧꯔꯝꯃꯤ ꯏꯄꯥ ꯏꯄꯨ ꯍꯥꯛꯇꯛꯇꯒꯤ ꯆꯠꯅꯕꯤ ꯑꯣꯏꯅ ꯂꯩꯔꯛꯂꯝꯂꯕ ꯊꯕꯛ ꯊꯧꯔꯝ ꯑꯃꯅꯤ ꯑꯗꯨꯒ ꯌꯥꯎꯁꯪ ꯍꯥꯏꯕꯁꯤꯁꯨ ꯏꯄꯥ ꯏꯄꯨ ꯍꯥꯛꯇꯛꯇꯒꯤ ꯑꯩꯈꯣꯏꯅ ꯑꯉꯥꯡ ꯃꯌꯥꯝꯅ ꯅꯥꯀꯊꯦꯡ ꯇꯧꯗꯨꯅ ꯌꯥꯎꯁꯪꯗ ꯑꯕꯦꯔ ꯆꯥꯏꯅꯗꯨꯅ ꯑꯉꯥꯡꯅ ꯌꯥꯝꯅ ꯅꯨꯡꯉꯥꯏꯅ ꯄꯥꯝꯅꯕ ꯊꯕꯛ ꯊꯧꯔꯝ ꯑꯃ ꯑꯣꯏꯅ ꯄꯥꯡꯊꯣꯛꯅꯔꯛꯏ ꯌꯨꯝꯗꯣꯡ ꯈꯨꯗꯤꯡꯒꯤ ꯆꯠꯇꯨꯅ ꯄꯩꯁꯥ ꯅꯤꯗꯨꯅ ꯑꯉꯥꯡ ꯃꯌꯥꯝ ꯍꯔꯥꯎ ꯃꯊꯣꯏ ꯀꯥꯕ ꯌꯥꯎꯁꯪꯒꯤ ꯊꯥꯕꯜ ꯆꯣꯡꯗꯨꯅ ꯅꯨꯡꯉꯥꯏ ꯌꯥꯏꯐꯅ ꯑꯩꯈꯣꯏꯒꯤ ꯑꯉꯥꯡ ꯃꯌꯥꯝ ꯍꯔꯥꯎꯅꯕ ꯄꯩꯁꯥ ꯅꯤꯕ ꯍꯥꯏꯕꯗ ꯑꯉꯥꯡꯁꯤꯡꯅ ꯅꯨꯡꯉꯥꯏꯕ ꯑꯃ ꯄꯣꯛꯆꯕ ꯃꯇꯝ ꯑꯃꯅꯤ ꯃꯁꯤꯁꯨ ꯏꯃꯣꯏꯅꯨ ꯍꯥꯏꯕꯁꯤꯁꯨ ꯑꯩꯈꯣꯏꯅ ꯏꯄꯥ ꯏꯄꯨ ꯍꯥꯛꯇꯛꯇꯒꯤ ꯁꯤꯁꯨ ꯌꯥꯝꯅ ꯂꯨꯕ ꯂꯥꯏꯅꯤ ꯈꯟꯗꯨꯅ ꯆꯠꯅꯔꯛꯂꯤꯕ ꯊꯧꯔꯝ ꯑꯃ ꯑꯣꯏꯅ ꯍꯣꯠꯅꯩ ꯏꯃꯣꯏꯅꯨ ꯅꯨꯃꯤꯠꯇ ꯑꯩꯈꯣꯏꯅ ꯌꯨꯝꯗꯨꯒꯤ ꯌꯨꯝꯗꯨ ꯐꯖꯅ ꯁꯦꯡꯗꯣꯛꯂꯕ ꯃꯇꯨꯡꯗ ꯑꯩꯈꯣꯏꯅ ꯏꯃꯥ ꯏꯕꯦꯟꯒꯤ ꯏꯃꯣꯏꯅꯨ ꯏꯕꯦꯟꯒꯤ ꯈꯨꯕꯝꯗ ꯉꯝꯖꯕ ꯍꯩꯔꯥꯡ ꯂꯩꯔꯥꯡ ꯐꯧ ꯆꯦꯡ ꯉꯥꯔꯤ ꯄꯔꯦꯡ ꯊꯨꯝ ꯃꯄꯥꯛ ꯀꯌꯥ ꯀꯌꯥ ꯑꯃ ꯉꯝꯖꯕ ꯈꯔ ꯀꯠꯇꯨꯅ ꯏꯕꯦꯟꯒꯤ ꯃꯐꯝꯗ ꯏꯃꯨꯡꯗꯨꯒꯤ ꯂꯩꯔꯤꯕ ꯃꯤꯄꯨꯝ ꯈꯨꯗꯤꯡꯃꯛꯅ ꯂꯩꯔꯤꯕ ꯃꯤꯄꯨꯝ ꯈꯨꯗꯤꯡꯃꯛꯅ ꯏꯃꯥ ꯏꯕꯦꯟ ꯏꯃꯣꯏꯅꯨꯒꯤ ꯃꯐꯃꯗ ꯅꯤꯖꯗꯨꯅ ꯑꯩꯈꯣꯏꯅ ꯅꯨꯡꯉꯥꯏ ꯌꯥꯏꯐꯅ ꯄꯥꯟꯅꯅꯕ ꯅꯨꯡꯉꯥꯏ ꯌꯥꯏꯕꯤ ꯃꯔꯥꯡ ꯀꯥꯏꯅ ꯄꯥꯟꯅꯕ ꯏꯕꯦꯟꯒꯤ ꯃꯐꯝꯗ ꯅꯤꯖꯔꯝꯃꯤ ꯏꯕꯦꯟꯅ ꯏꯃꯨꯡꯒꯤ ꯃꯤꯌꯥꯝ ꯄꯨꯝꯅꯃꯛꯅ ꯈꯨꯔꯨꯝꯕ ꯂꯣꯏꯔꯕ ꯃꯇꯨꯡꯗ ꯊꯣꯡꯇꯣꯛꯂꯕ ꯃꯇꯨꯡꯗ ꯏꯕꯦꯟꯒꯤ ꯃꯐꯃꯗ ꯑꯃꯨꯛꯁꯨ ꯀꯠꯂꯤ ꯑꯩꯈꯣꯏꯅ ꯑꯗꯨꯕꯨ ꯀꯩꯅꯣ ꯂꯥꯏ ꯈꯨꯔꯨꯝꯕ ꯂꯣꯏꯔꯒ ꯑꯩꯈꯣꯏꯅ ꯃꯥꯡꯒꯣꯟꯗ ꯊꯣꯡꯒꯥꯟꯗ ꯑꯩꯈꯣꯏꯅ ꯀꯦꯟꯗꯜ ꯄꯔꯦꯡ ꯄꯔꯦꯡ ꯀꯠꯇꯨꯅ ꯑꯩꯈꯣꯏꯅ ꯊꯧꯅꯤꯖꯩ ꯑꯩꯈꯣꯏꯒꯤ ꯅꯨꯡꯉꯥꯏ ꯌꯥꯏꯕꯤ ꯃꯔꯥꯡ ꯀꯥꯏꯅ ꯄꯥꯟꯍꯧꯅꯕ ꯍꯥꯏꯗꯨꯅ ꯏꯕꯦꯟꯒꯤ ꯃꯐꯝꯗ ꯈꯨꯔꯨꯝꯖꯗꯨꯅ ꯍꯥꯏꯖꯔꯝꯃꯤ ꯅꯨꯃꯤꯠꯇꯨꯗꯤ ꯑꯩꯈꯣꯏꯅ ꯐꯨꯡꯒꯥꯗ ꯃꯩ ꯃꯨꯠꯍꯟꯗꯦ ꯏꯕꯦꯟꯒꯤ ꯃꯐꯝꯗ ꯅꯨꯡꯉꯥꯏꯕ ꯌꯥꯏꯐꯕ ꯄꯤꯕꯤꯎ ꯍꯥꯏꯗꯨꯅ ꯅꯤꯖꯔꯝꯃꯤ ꯑꯗꯨꯒ ꯏꯃꯨꯡ ꯄꯨꯝꯅꯃꯛꯀꯤ ꯃꯤꯁꯤꯡꯅ ꯍꯥꯏꯖꯗꯨꯅ ꯏꯕꯦꯟꯒꯤ ꯃꯐꯝꯗ ꯅꯤꯖꯔꯝꯃꯤ